ꯍꯜꯂꯣ ꯑꯁꯤ ꯑꯪꯀꯜ ꯁꯅꯥꯇꯣꯝꯕ ꯑꯣꯏꯕꯤꯔꯕ ꯑꯩꯒꯤ ꯀꯦꯕ ꯕꯨꯛ ꯇꯧꯖꯕ ꯑꯩꯒꯤ ꯐꯦꯝꯂꯤ ꯄ꯭ꯔꯣꯕ꯭ꯂꯦꯝ ꯈꯔ ꯂꯩꯕꯅ ꯃꯔꯝ ꯑꯣꯏꯗꯨꯅ ꯀꯦꯟꯁꯦꯜ ꯇꯧꯖꯒꯦ ꯑꯩꯒꯤ ꯄꯦꯃꯦꯟ ꯑꯗꯨ ꯖꯤ ꯄꯦ ꯅꯠꯇ꯭ꯔꯒ ꯐꯣꯟꯄꯦꯗ ꯊꯥꯕꯤꯔꯛꯑꯣ